ꯍꯦꯜꯂꯣ ꯁꯤ ꯀꯩꯅꯣꯗꯣ ꯃꯣꯏꯔꯥꯡꯊꯦꯝ ꯁꯨꯔꯦꯁ ꯅꯠꯇ꯭ꯔꯣ ꯑꯩꯁꯦ ꯀꯩꯅꯣ ꯃꯣꯔꯦꯗ ꯀꯣꯏꯕ ꯂꯥꯛꯄꯒꯤ ꯄ꯭ꯔꯣꯒ꯭ꯔꯥꯝ ꯄ꯭ꯂꯥꯟꯅꯤꯡ ꯑꯃ ꯂꯩꯕ ꯑꯗꯨꯒꯤ ꯃꯇꯥꯡꯗ ꯍꯪꯕꯒꯤ ꯑꯗꯨ ꯃꯣꯔꯦꯁꯤ ꯀꯔꯝꯕ ꯃꯇꯝꯗ ꯆꯠꯄꯅ ꯐꯔꯤꯅꯣ ꯀꯔꯝꯕ ꯃꯇꯝ ꯅꯨꯃꯤꯠꯇ ꯅꯨꯡꯉꯥꯏꯕꯅꯣ ꯈꯣꯠꯂꯤꯕꯅꯣ

ꯂꯥꯛꯄ ꯍꯥꯏꯁꯦ

ꯑꯉꯥꯡ ꯑꯥ ꯐꯦꯃꯤꯂꯤ ꯑꯣꯏꯅ ꯐꯦꯃꯤꯂꯤ ꯍꯥꯏꯁꯤ ꯃꯤ ꯃꯦꯝꯕꯔ ꯃꯤ ꯃꯉꯥ ꯃꯨꯛꯇꯅꯦꯕ ꯂꯥꯛꯇꯣꯏꯁꯦ ꯑꯗꯨꯗ ꯃꯣꯏꯁꯤ

ꯎꯝ

ꯎꯝ

ꯆꯥꯕ ꯊꯛꯄꯒꯤ ꯆꯤꯟꯖꯥꯛꯁꯤꯗꯤ ꯃꯔꯥꯡ ꯀꯥꯏꯅ ꯀꯩꯅꯣ

ꯎꯝ ꯎꯝ

ꯍꯣꯏ ꯑꯗꯨꯅꯕꯨ ꯍꯦꯟꯅ ꯐꯖꯅ ꯎꯝ

ꯎꯝ ꯂꯥꯛꯄꯁꯤ ꯅꯦꯛꯁ ꯋꯤꯛꯇ ꯄ꯭ꯂꯥꯟꯅꯤꯡ ꯇꯧꯕꯅꯤ ꯅꯦꯛꯁ ꯋꯤꯛꯀꯤ ꯑꯁꯤꯗ ꯂꯥꯛꯑꯒ ꯐꯦꯃꯤꯂꯤ ꯂꯣꯏꯅ ꯂꯥꯛꯑꯒ ꯍꯣꯏ ꯑꯗꯨꯅꯗꯨꯝ ꯐꯔꯦ ꯆꯥꯕ ꯊꯛꯄꯗꯨꯁꯨ ꯑꯗꯨꯝ ꯌꯥꯎꯔꯒ ꯀꯩꯗꯧꯔꯒ ꯑꯗꯣ

ꯑꯣ ꯐꯔꯦ ꯐꯔꯦ ꯑꯗꯨꯗꯤ ꯌꯥꯝ ꯅꯨꯡꯉꯥꯏꯔꯦ ꯂꯥꯛꯄꯒ ꯄꯥꯎꯗꯨ ꯐꯥꯎꯔꯛꯑꯒꯦ

ꯑꯥ ꯍꯣꯏ ꯍꯣꯏ ꯐꯔꯦ ꯐꯔꯦ ꯑꯗꯨꯗꯤ ꯎꯝ ꯊꯝꯃꯦ ꯊꯝꯃꯦ